ꯕꯤꯖꯤꯅꯦꯁ ꯍꯥꯏꯕꯁꯤ ꯑꯩꯈꯣꯏ ꯏꯁꯥꯅ ꯏꯁꯥꯒꯤ ꯄꯣꯠꯊꯣꯛꯀꯨꯝ ꯄꯨꯊꯣꯛꯄ ꯅꯠꯇ꯭ꯔꯒ ꯃꯤ ꯑꯇꯩꯒꯤ ꯄꯣꯠ ꯂꯧꯁꯤꯜꯂꯒ ꯑꯩꯈꯣꯏꯅ ꯑꯩꯈꯣꯏꯒꯤ ꯄ꯭ꯔꯣꯐꯤꯠ ꯐꯪꯅꯕ ꯌꯣꯟꯕ ꯍꯥꯏꯕꯁꯤ ꯑꯣꯏꯗꯣꯏꯅꯤ ꯕꯤꯖꯤꯅꯦꯁ ꯍꯥꯏꯕꯁꯤ ꯕꯤꯖꯤꯅꯦꯁ ꯍꯥꯏꯕꯁꯤ ꯑꯩꯒꯤ ꯃꯣꯠꯇ ꯌꯥꯝꯅ ꯑꯐꯕ ꯈꯣꯡꯊꯥꯡ ꯑꯃ ꯍꯥꯏ ꯇꯥꯔꯦ ꯑꯗꯨ ꯑꯣꯏꯒꯅꯤ ꯕꯤꯖꯤꯅꯦꯁꯁꯤꯅ ꯑꯩꯈꯣꯏꯒꯤ ꯃꯤꯑꯣꯏꯕ ꯑꯩꯈꯣꯏ ꯁꯣꯁꯥꯏꯇꯤ ꯑꯦꯚ꯭ꯔꯤ ꯀꯝꯃꯤꯎꯅꯤꯇꯤ ꯑꯣꯔ ꯑꯦꯚ꯭ꯔꯤ ꯀꯟꯇ꯭ꯔꯤꯗ ꯌꯥꯝ ꯀꯥꯟꯅꯕ ꯈꯨꯗꯣꯡꯆꯥꯕ ꯑꯃ ꯄꯤꯍꯜꯂꯤ ꯍꯥꯏꯗꯤ ꯕꯤꯖꯤꯅꯦꯁ ꯑꯁꯤꯅ ꯑꯩꯈꯣꯏ ꯃꯤ ꯑꯃꯒꯤ ꯑꯃꯅ ꯑꯃꯒꯤ ꯑꯗꯨꯝ ꯑꯄꯥꯝ ꯑꯄꯥꯝꯕ ꯄꯣꯠ ꯆꯩ ꯀꯌꯥꯁꯨ ꯐꯪꯍꯜꯂꯤ ꯑꯗꯨꯒ ꯃꯁꯥꯒꯤ ꯐꯤꯅꯥꯟꯁꯤꯌꯦꯜ ꯄ꯭ꯔꯣꯕ꯭ꯂꯦꯝ ꯀꯌꯥꯁꯨ ꯑꯗꯨꯝ ꯃꯥꯏ ꯑꯗꯨꯝ ꯊꯦꯡꯅꯍꯜꯂꯦ ꯍꯥꯏꯕꯗꯤ ꯕꯤꯎꯖꯤꯅꯦꯁ ꯑꯁꯤꯅ ꯑꯩꯈꯣꯏ ꯃꯤꯑꯣꯏꯕꯗ ꯄꯤꯕ ꯍꯥꯏꯁꯤꯗꯤ ꯑꯗꯨꯝ ꯌꯥꯝ ꯆꯥꯎꯔꯥꯛꯅ ꯑꯗꯨꯝ ꯌꯥꯝ ꯆꯥꯎꯔꯦ ꯃꯤꯑꯣꯏꯕ ꯈꯨꯗꯤꯡꯗ ꯑꯗꯨꯝ ꯐꯤꯅꯥꯟꯁꯤꯌꯦꯜ ꯄ꯭ꯔꯣꯕ꯭ꯂꯦꯝꯁꯦ ꯑꯗꯨꯝ ꯂꯩꯍꯟꯗꯦꯕ ꯑꯗꯨꯏ ꯃꯇꯥꯡꯁꯨ ꯂꯩ ꯕꯤꯖꯤꯅꯦꯁꯇ ꯕꯤꯎꯖꯤꯅꯦꯁ ꯑꯁꯤꯅ ꯑꯩꯈꯣꯏ ꯃꯤꯑꯣꯏꯕꯗ ꯌꯥꯝ ꯀꯥꯟꯅꯕ ꯄꯤꯈ꯭ꯔꯦ ꯑꯗꯨꯅ ꯕꯤꯖꯤꯅꯦꯁ ꯑꯁꯤ ꯑꯩꯈꯣꯏ ꯌꯥꯔꯤ ꯃꯈꯩ ꯃꯤꯑꯣꯏꯕ ꯈꯨꯗꯤꯡꯅ ꯕꯤꯖꯤꯅꯦꯁ ꯃꯆꯥ ꯑꯣꯏꯒꯗ꯭ꯔꯥ ꯑꯆꯧꯕ ꯑꯣꯏꯒꯗ꯭ꯔꯥ ꯑꯗꯨꯝ ꯕꯤꯖꯤꯅꯦꯁ ꯑꯗꯨꯝ ꯇꯧꯕꯤꯕ ꯌꯥꯏ ꯍꯥꯏꯗꯤ ꯃꯁꯥ ꯃꯁꯥꯒꯤ ꯐꯦꯃꯤꯂꯤ ꯃꯥꯏ ꯐꯦꯃꯤꯂꯤ ꯄꯨꯅꯕ ꯑꯗꯨꯝ ꯃꯥ ꯃꯁꯥꯒꯤ ꯑꯦꯚ꯭ꯔꯤꯗꯦ ꯅꯤꯗꯁ ꯆꯤꯟꯖꯥꯛ ꯑꯣꯏꯒꯗ꯭ꯔꯥ ꯍꯤꯗꯥꯛ ꯑꯣꯏꯒꯗ꯭ꯔꯥ ꯑꯗꯨ ꯑꯗꯨꯝ ꯐꯪꯅꯕ ꯕꯤꯎꯖꯤꯅꯦꯁ ꯃꯆꯥ ꯑꯣꯏꯔꯁꯨ ꯑꯗꯨꯝ ꯇꯧꯕꯤꯕꯅ ꯐꯩ ꯃꯤꯑꯣꯏꯕ ꯈꯨꯗꯤꯡꯒꯤ ꯕꯤꯎꯖꯤꯅꯦꯁ ꯑꯆꯧꯕ ꯁꯤꯡꯅ ꯑꯗꯨꯝ ꯍꯣꯏ ꯃꯤ ꯑꯆꯧꯕ ꯃꯤ ꯕꯤꯎꯖꯤꯅꯦꯁ ꯑꯆꯣꯕ ꯇꯧꯕꯁꯤꯡꯅ ꯑꯗꯨꯝ ꯃꯣꯏꯒꯤ ꯕꯤꯎꯖꯤꯅꯦꯁ ꯄ꯭ꯂꯥꯟ ꯑꯆꯧꯕ ꯂꯩꯕꯒꯤ ꯑꯗꯨꯝ ꯇꯧꯕ ꯌꯥꯏ ꯍꯥꯏꯕꯗꯤ ꯑꯩꯈꯣꯏ ꯌꯨꯝ ꯁꯥꯕꯒꯨꯝꯕ ꯒꯥꯔꯤ ꯂꯩꯕ ꯑꯗꯨꯒꯨꯝꯕꯗ ꯑꯗꯨꯝ ꯕꯤꯎꯖꯤꯅꯦꯁꯅꯁꯨ ꯌꯥꯝ ꯃꯇꯦꯡ ꯄꯥꯡꯉꯤ ꯕꯤꯎꯖꯤꯅꯦꯁꯀꯤ ꯂꯝꯕꯤꯗ ꯑꯗꯨꯝ ꯌꯥꯝ ꯃꯇꯦꯡ ꯄꯥꯡꯒꯤ ꯑꯗꯨꯅ ꯕꯤꯎꯖꯤꯅꯦꯁ ꯍꯥꯏꯕꯁꯦ ꯑꯩꯈꯣꯏ ꯃꯤꯑꯣꯏꯕꯗ ꯌꯥꯝ ꯀꯥꯟꯅꯕ ꯑꯗꯨꯝ ꯄꯤꯈ꯭ꯔꯦ ꯕꯤꯎꯖꯤꯅꯦꯁ ꯑꯁꯤꯅ